ꯑꯩꯅ ꯆꯠꯄ ꯄꯥꯝꯕ ꯃꯐꯝ ꯈꯔ ꯍꯥꯏꯌꯨ ꯍꯥꯏꯔꯒꯗꯤ ꯑꯩꯈꯣꯏ ꯃꯅꯤꯄꯨꯔꯗ ꯅꯨꯄꯤ ꯂꯥꯟ ꯀꯝꯄ꯭ꯂꯦꯛꯁ ꯑꯁꯤꯃ ꯑꯩ ꯆꯠꯅꯤꯡꯏ ꯑꯗꯨꯒ ꯂꯣꯏꯅꯅ ꯂꯣꯛꯇꯥꯛ ꯂꯦꯛ ꯑꯁꯤ ꯆꯠꯅꯤꯡꯏ ꯑꯗꯒꯤ ꯃꯔꯨ ꯑꯣꯏꯅ ꯈꯣꯡꯖꯣꯝ ꯋꯥꯔ ꯃꯦꯃꯣꯔꯤꯌꯦꯜꯁꯤ ꯆꯠꯅꯤꯡꯏ ꯑꯗꯨꯒ ꯑꯥꯏ ꯑꯦꯟ ꯑꯦ ꯃꯣꯏꯔꯥꯡ ꯍꯥꯏꯔꯤꯕ ꯃꯐꯝꯁꯤꯡꯁꯤ ꯀꯣꯏꯅꯤꯡꯏ ꯃꯔꯨ ꯑꯣꯏꯅ ꯃꯁꯤ ꯀꯣꯏꯅꯤꯡꯕꯒꯤ ꯃꯔꯝꯗꯤ ꯑꯩꯈꯣꯏ ꯃꯅꯤꯄꯨꯔꯒꯤ ꯅꯨꯄꯤꯁꯤꯡꯒꯤ ꯊꯧꯅꯥ ꯑꯁꯤ ꯆꯍꯤ ꯈꯨꯗꯤꯡꯒꯤ ꯑꯩꯈꯣꯏꯒꯤ ꯗꯤꯁꯦꯝꯕꯔꯒꯤ ꯇꯥꯡ ꯇꯔꯥꯅꯤꯊꯣꯏ ꯅꯥꯏꯟꯇꯤꯟ ꯇ꯭ꯋꯦꯟꯇꯤ ꯅꯥꯏꯟ ꯁꯤꯗ ꯃꯥꯅ ꯍꯧꯔꯛꯏꯕꯁꯤꯗꯒꯤ ꯂꯦꯞꯇꯅ ꯑꯩꯈꯣꯏ ꯅꯤꯡꯁꯤꯡꯏ ꯃꯔꯝꯗꯤ ꯀꯔꯤꯒꯤꯅꯣ ꯍꯥꯏꯔꯒ ꯃꯅꯤꯄꯨꯔꯗ ꯆꯦꯡ ꯆꯥꯛ ꯌꯥꯝ ꯇꯥꯡꯕ ꯃꯇꯝꯗ ꯅꯨꯄꯤ ꯃꯌꯥꯝꯅ ꯃꯄꯥꯟꯗ ꯆꯦꯡ ꯄꯨꯊꯣꯛꯄ ꯌꯥꯔꯣꯏ ꯍꯥꯏꯗꯅ ꯁꯤꯒꯨꯝꯕ ꯁꯤꯐꯥꯏꯁꯤꯡꯒ ꯂꯥꯟ ꯁꯣꯛꯅꯕꯒꯤ ꯅꯨꯄꯤꯁꯤꯡꯒꯤ ꯊꯧꯅꯥ ꯑꯩꯈꯣꯏꯅ ꯎꯕ ꯐꯪꯏ ꯂꯣꯛꯇꯥꯛꯀꯤ ꯐꯖꯈ꯭ꯔꯕ ꯐ꯭ꯔꯦꯁ ꯋꯥꯇꯔ ꯐꯪꯕ ꯑꯁꯤꯗꯁꯨ ꯑꯩꯈꯣꯏ ꯏꯀꯣꯏ ꯀꯣꯏꯁꯤꯜꯂꯒ ꯑꯩꯈꯣꯏ ꯄꯥꯛ ꯑꯣꯏꯅ ꯂꯩꯕꯁꯤꯗ ꯌꯥꯝ ꯄꯨꯛꯅꯤꯡ ꯍꯨꯅꯤꯡꯉꯥꯏ ꯑꯣꯏ ꯑꯗꯨꯒ ꯂꯣꯏꯅꯅ ꯁꯣꯛ ꯂꯤꯁꯤꯡ ꯑꯃꯒ ꯆꯥꯅꯤꯄꯥꯟ ꯃꯧꯗ꯭ꯔꯥ ꯃꯊꯣꯏꯗ ꯈꯣꯡꯖꯣꯝꯗ ꯏꯄꯥ ꯏꯄꯨꯁꯤꯡꯅ ꯑꯀꯟꯕ ꯁꯣꯛꯅꯈꯤꯕ ꯂꯥꯟ ꯉꯁꯤ ꯐꯥꯎꯕꯗ ꯑꯩꯈꯣꯏ ꯃꯃꯥ ꯂꯩꯕꯥꯛꯀꯤꯗꯃꯛꯇ ꯀꯠꯊꯣꯛꯈꯤꯕ ꯃꯌꯥꯝ ꯊꯧꯅꯥ ꯐꯔꯕ ꯑꯩꯈꯣꯏꯒꯤ ꯏꯄꯥ ꯏꯄꯨ ꯀꯌꯥꯒꯤ ꯋꯥꯔꯤꯁꯤ ꯈꯣꯡꯖꯣꯝ ꯋꯥꯔ ꯃꯦꯃꯣꯔꯤꯌꯦꯜꯁꯤꯗ ꯌꯦꯡꯕꯗ ꯃꯇꯝꯗ ꯐꯪꯏ ꯂꯣꯏꯅ ꯂꯣꯏꯅꯅ ꯑꯥꯏ ꯑꯦꯟ ꯑꯦ ꯃꯣꯏꯔꯥꯡꯗ ꯂꯩꯕꯁꯤ ꯅꯦꯇꯥꯖꯤ ꯁꯨꯕꯥꯁ ꯆꯟꯗ꯭ꯔꯅ ꯃꯔꯨ ꯑꯣꯏꯅ ꯃꯅꯤꯄꯨꯔꯗ ꯂꯥꯛꯑꯒ ꯏꯍꯥꯟ ꯍꯥꯟꯅ ꯑꯩꯈꯣꯏꯒꯤ ꯏꯟꯗꯤꯌꯥꯒꯤ ꯐ꯭ꯂꯦꯛ ꯄꯥꯏꯈꯤꯕꯒꯤ ꯑꯁꯤꯒꯨꯝꯕ ꯃꯥꯒꯤ ꯅꯤꯡꯁꯤꯡ ꯈꯨꯕꯝꯁꯤꯁꯨ ꯑꯩꯈꯣꯏꯅ ꯎꯕ ꯐꯪꯏ ꯑꯗꯨꯅ ꯍꯥꯏꯔꯤꯕ ꯃꯐꯝꯁꯤꯡ ꯑꯁꯤꯗ ꯑꯩꯈꯣꯏ ꯑꯩ ꯌꯦꯡꯅꯤꯡꯏ